ꯕꯤꯗ꯭ꯌꯥ ꯃꯦꯃꯤ ꯁꯤꯡꯖꯨ ꯆꯥꯅꯤꯡꯗꯦꯗ ꯃꯦꯃꯤ ꯆꯥꯔꯨꯅꯣ ꯃꯤꯃꯤꯗꯣ ꯑꯐꯕ ꯅꯠꯇꯦ ꯑꯉꯥꯡꯁꯤꯡꯅꯁꯨ ꯍꯥꯏ ꯂꯩꯔꯦ ꯑꯗꯨ ꯁꯔꯨꯀꯄꯨꯗꯤ ꯃꯍꯧꯁꯥꯒꯤ ꯏꯄꯥ ꯏꯇꯨꯒꯤ ꯏꯅꯦ ꯁꯈꯤꯇꯣꯝꯕꯤ ꯍꯣꯏꯒꯤ ꯂꯨꯛꯃꯥꯏꯗꯣ ꯑꯣꯏꯅ ꯆꯥꯔꯨꯁꯤ ꯀꯗꯧꯔꯒꯦ ꯆꯥꯎꯈꯠꯇꯦ ꯍꯥꯏꯕꯣ ꯀꯩꯅꯣ ꯕꯤꯗ꯭ꯌꯥ ꯅꯣꯏꯅ ꯃꯄꯥꯜꯂꯝꯗꯒꯤ ꯆꯪꯁꯤꯜꯂꯛꯄ ꯅꯠꯇ꯭ꯔꯒ ꯍꯦꯛꯇ ꯍꯥꯟꯅ ꯑꯩꯈꯣꯏ ꯂꯩꯖꯔꯤꯕ ꯆꯤꯟꯖꯥꯛꯁꯤꯗ ꯑꯋꯣꯟꯕ ꯑꯃ ꯍꯦꯛꯇ ꯄꯨꯔꯛꯑꯒ ꯄꯪꯁꯦꯝ ꯁꯦꯝꯖꯤꯟꯕ ꯄꯣꯠꯇꯣ ꯍꯦꯛꯇ ꯆꯥꯁꯦ ꯍꯥꯏꯁꯦ ꯀꯔꯤꯅꯣ ꯊꯥꯏꯅꯒꯤ ꯑꯩꯈꯣꯏꯒꯤ ꯃꯁꯛ ꯇꯥꯛꯄ ꯑꯗꯨꯅ ꯐꯠꯇ꯭ꯔꯥ ꯍꯛꯆꯥꯡꯁꯨ ꯑꯗꯨꯅ ꯐꯕ ꯍꯦꯜꯂꯤ ꯑꯗꯨ ꯁꯦ ꯂꯐꯨ ꯁꯤꯡꯖꯨ ꯆꯥꯁꯦ ꯈꯨꯡꯒꯪꯂ ꯍꯥꯏꯗꯤ ꯕꯤꯗ꯭ꯌꯥ ꯈꯪꯗꯦ ꯅꯪꯁꯦ ꯀꯃꯥꯏꯅ ꯉꯥꯡꯅꯗꯣꯏꯅꯣ ꯇꯜꯂꯦ ꯑꯑꯣꯏꯕ ꯂꯐꯨ ꯁꯤꯡꯖꯨꯗꯅꯦ ꯆꯋꯥꯏ ꯈꯔꯒ ꯍꯥꯞꯄ ꯑꯗꯒꯤ ꯇꯣꯛꯅꯤꯡꯈꯣꯛꯒꯗꯣ ꯄꯥꯅ ꯄꯥꯅ ꯈꯔꯁꯨ ꯍꯥꯎꯕꯅꯤꯅꯦ ꯑꯗꯣ ꯐꯔꯦꯁꯦ ꯅꯪ ꯃꯤꯃꯤ ꯁꯤꯡꯖꯨꯗꯣ ꯆꯥꯒꯨꯝꯁꯤ ꯉꯁꯤ ꯀꯣꯟꯅ ꯆꯥꯖꯦꯗꯤ ꯉꯁꯤꯗꯤ ꯑꯩꯅ ꯍꯥꯏꯕ ꯏꯜꯂꯨ ꯂꯐꯨ ꯁꯤꯡꯖꯨ ꯆꯥꯔꯨꯁꯤ ꯋꯥꯔꯤꯒꯁꯨ ꯁꯥꯅꯁꯦꯕ ꯑꯗꯨꯒ ꯀꯩꯅꯣꯗ ꯏꯅꯦ ꯁꯈꯤꯇꯣꯝꯕꯤ ꯍꯣꯏꯗ ꯌꯥꯏ ꯅꯠꯇ꯭ꯔꯒꯥ ꯀꯩꯅꯣ ꯁꯨꯕꯤꯇꯥ ꯍꯣꯏꯗꯁꯨ ꯑꯗꯨꯝ ꯌꯥꯏꯌꯦ ꯀꯩ ꯅꯪꯅ ꯃꯣꯠꯂꯦ ꯈꯟꯕ ꯋꯥꯅꯤ ꯍꯥꯎꯕꯅꯤꯅꯦ ꯑꯗꯣ ꯃꯍꯥꯎ ꯂꯩꯕꯅꯦ ꯑꯗꯨꯗꯣ ꯑꯦ ꯑꯗꯣ ꯈꯔ ꯅꯥꯟꯅ ꯇꯧꯕꯤꯌꯨ ꯍꯥꯏꯔ ꯂꯣꯏꯔꯦ ꯀꯩꯗꯧꯔꯒꯦ ꯏꯅꯦ ꯃꯁꯥ ꯈꯔ ꯅꯥꯟꯅ ꯇꯧꯕꯤꯌꯨ ꯏꯕꯥꯅꯤ ꯆꯥꯕꯕꯨ ꯀꯌꯥꯝ ꯆꯥꯅꯤ ꯀꯨꯟꯊ꯭ꯔꯥꯒꯤ ꯆꯥ ꯉꯝꯒꯗ꯭ꯔꯥ ꯍꯣꯏꯅꯦ ꯑꯗꯨꯕꯣ ꯌꯥꯡꯈꯩꯒꯤ ꯑꯣꯏꯒꯦꯔꯥ ꯆꯥꯝꯃꯒꯤ ꯑꯣꯏꯒꯦꯔꯥ ꯁꯤꯡꯖꯨꯗꯣ ꯂꯧꯔꯁꯦ ꯑꯗꯨꯒꯅꯦ ꯆꯝꯕꯤ ꯍꯣꯇꯦꯟꯗꯒꯤ ꯕꯣꯔꯥ ꯈꯔꯒ ꯇꯧꯗꯧꯕ

ꯕꯣꯔꯥ ꯑꯃꯒ ꯑꯗꯣ ꯄꯥꯛꯅꯝꯗꯤ ꯀꯃꯥꯏꯅ ꯇꯧꯕ ꯄꯥꯛꯅꯝ ꯂꯐꯨ ꯁꯤꯡꯖꯨꯒ ꯌꯥꯝꯅ ꯆꯥꯅꯕꯅꯦ ꯑꯗꯨꯅꯦ ꯍꯣ ꯑꯗꯨ ꯐꯔꯦꯅꯦ ꯑꯗꯣ ꯑꯩꯗꯤ ꯏꯔꯨ ꯂꯨꯕꯖꯨ ꯂꯣꯏꯔ ꯂꯩꯔꯤꯅꯦꯕꯀꯣ ꯅꯪ ꯄꯨꯡ ꯀꯌꯥ ꯋꯥꯏꯗ ꯂꯥꯛꯁꯤꯒꯦ ꯅꯨꯡꯗꯥꯡ ꯋꯥꯏꯔꯝꯅꯗꯤ ꯐꯩ ꯑꯣ ꯐꯩꯌꯦ ꯌꯧꯁꯤꯜꯂꯛꯑꯣ ꯑꯗꯨꯒ ꯑꯩ ꯊꯤꯟꯕꯤꯒꯦꯅꯦ ꯊꯤꯟꯕꯗꯨꯕꯨꯗꯤ

ꯐꯔꯦ ꯑꯗꯣ ꯂꯥꯛꯑꯣ ꯎꯝ ꯍꯜꯂꯣ ꯍꯥꯏꯔꯛꯑꯣ ꯅꯪ ꯂꯣꯏꯁꯜ ꯂꯣꯏꯗ꯭ꯔꯤꯕꯣ ꯍꯥꯏꯔꯑꯣ ꯍꯥꯏꯔꯑꯣ ꯍꯥꯏꯔꯑꯣ ꯑꯣ ꯍꯣ ꯍꯣꯏ ꯑꯦ ꯀꯥꯎꯋꯦ ꯑꯩ ꯑꯩꯒ꯭ꯌꯥ ꯃꯆꯥꯁꯨ ꯔꯦꯗꯤ ꯇꯧꯍꯜꯂꯝꯃꯒꯦ ꯐꯔꯦ ꯐꯔꯦ ꯊꯝꯃꯦ ꯑ